ꯏꯍꯥꯟ ꯍꯥꯟꯕꯗ ꯑꯩꯈꯣꯏꯒꯤ ꯃꯅꯤꯄꯨꯔꯗꯗꯤ ꯑꯍꯥꯡꯕ ꯏꯁꯤꯡ ꯍꯥꯏꯕꯁꯤ ꯑꯩꯈꯣꯏꯒꯤ ꯑꯣꯄꯟ ꯋꯥꯇꯔ ꯕꯣꯗꯤꯁ ꯁꯃꯨꯗ꯭ꯔꯥꯁꯤ ꯂꯩꯇꯦ ꯈ꯭ꯋꯥꯏꯗꯒꯤ ꯆꯥꯎꯔꯕꯗ ꯑꯩꯈꯣꯏꯒꯤ ꯂꯣꯛꯇꯥꯛ ꯄꯥꯠ ꯑꯁꯤꯗꯒꯤ ꯍꯦꯟꯅ ꯀꯩꯁꯨ ꯌꯥꯝ ꯆꯥꯎꯕ ꯋꯥꯇꯔ ꯕꯣꯗꯤꯁ ꯂꯩꯇꯦ ꯑꯗꯨꯒ ꯃꯈꯥ ꯇꯥꯔꯛꯄꯗ ꯑꯩꯈꯣꯏꯅ ꯀꯔꯤꯒꯨꯝꯕ ꯑꯣꯄꯟ ꯋꯥꯇꯔ ꯕꯣꯗꯤꯁ ꯑꯃꯗ ꯁꯃꯨꯗ꯭ꯔꯥ ꯒꯨꯝꯕ ꯑꯃꯗ ꯏꯔꯣꯏ ꯃꯇꯝꯗ ꯀꯃꯥꯏꯅ ꯆꯦꯛꯁꯤꯟ ꯊꯧꯔꯥꯡ ꯂꯧꯒꯅꯤ ꯍꯥꯏꯕ ꯍꯥꯏꯕ ꯇꯥꯔꯒꯗꯤ ꯑꯩꯈꯣꯏꯒꯤ ꯁ꯭ꯋꯤꯝꯃꯤꯡ ꯒꯤꯌꯔ ꯐꯖꯅ ꯍꯥꯞꯄꯤꯕ ꯂꯥꯏꯐ ꯀꯤꯌꯔ ꯐꯖꯅ ꯍꯥꯞꯄꯤꯔꯒ ꯎꯔꯣꯏꯕꯤꯕ ꯑꯗꯨꯒ ꯍꯦꯛ ꯌꯦꯡꯕ ꯃꯇꯝꯗ ꯃꯤꯠꯅ ꯎꯕꯒꯤ ꯖꯒꯥꯗ ꯏꯔꯣꯏꯕꯤꯒꯗꯕꯅꯤ ꯃꯗꯨꯅ ꯑꯩꯈꯣꯏꯒꯤ ꯀꯔꯤꯒꯨꯝꯕ ꯈꯨꯗꯣꯡ ꯊꯤꯕ ꯅꯪꯕ ꯇꯥꯔꯒꯁꯨ ꯃꯅꯥꯛ ꯅꯛꯄꯗ ꯂꯩꯔꯤꯕ ꯏꯔꯣꯏꯔꯤꯕ ꯑꯃꯁꯨꯡ ꯂꯩꯔꯤꯕ ꯀꯣꯁ ꯂꯥꯏꯐ ꯒꯥꯠꯁꯤꯡꯗꯨꯅ ꯑꯩꯈꯣꯏꯕꯨ ꯀꯟꯕꯗ ꯀꯟꯕ ꯅꯪꯕꯒꯤ ꯇꯟꯖ ꯑꯗꯨ ꯂꯩꯒꯅꯤ ꯑꯗꯨꯒ ꯑꯩꯈꯣꯏꯅ ꯏꯔꯣꯏꯕ ꯃꯇꯝꯗ ꯃꯄꯥꯟꯗꯒꯤ ꯍꯦꯟꯗꯣꯛꯇꯕꯤꯗ ꯏꯔꯣꯏꯕ ꯑꯗꯨꯅ ꯑꯩꯈꯣꯏꯅ ꯀꯔꯤꯒꯨꯝꯕ ꯋꯦꯐ ꯑꯀꯟꯕ ꯏꯄꯣꯝ ꯑꯀꯟꯕ ꯂꯥꯛ ꯇꯥꯔꯒꯁꯨ ꯑꯩꯈꯣꯏꯕꯨ ꯆꯦꯟꯊꯕꯒꯤ ꯆꯥꯡ ꯑꯗꯨ ꯅꯦꯝꯒꯅꯤ ꯑꯆꯧꯕ ꯏꯄꯥꯛꯁꯤꯡꯗ ꯂꯩꯔꯤꯕ ꯑꯅꯥꯟꯕ ꯅꯨꯡꯖꯥꯎꯁꯤꯡ ꯆꯔꯥꯡ ꯑꯀꯟꯕ ꯏꯆꯦꯜ ꯑꯁꯤꯅꯆꯤꯡꯕꯒꯨꯝꯕꯗꯒꯤ ꯁꯤꯗꯒꯤ ꯅꯥꯟꯊꯣꯛꯅꯕ ꯃꯑꯣꯡ ꯍꯥꯏꯇꯥꯔꯒꯗꯤ ꯁꯤꯗ ꯀꯔꯤ ꯀꯔꯤ ꯑꯣꯐꯇꯤꯀꯜꯁ ꯂꯩꯒꯦ ꯍꯥꯏ ꯇꯥꯔꯒꯗꯤ ꯏꯁꯤꯡ ꯏꯔꯩ ꯑꯀꯟꯕ ꯏꯁꯤꯡ ꯂꯩꯔꯦ ꯑꯗꯒꯤ ꯏꯁꯤꯡ ꯌꯥꯝꯅ ꯂꯨꯕ ꯌꯥꯝ ꯑꯔꯨꯕ ꯏꯁꯤꯡ ꯗꯦꯞ ꯌꯥꯝꯅ ꯂꯨꯕ ꯑꯗꯨ ꯂꯩꯔꯦ ꯑꯗꯒꯤ ꯄꯣꯏꯖꯅꯁ ꯑꯣꯏꯕꯗ ꯇꯤꯟ ꯀꯥꯡꯅꯆꯤꯡꯕ ꯑꯩꯈꯣꯏꯒꯤ ꯁꯃꯨꯗ꯭ꯔꯥꯗ ꯂꯩꯔꯤꯕ ꯃꯌꯥꯝ ꯑꯗꯨꯅ ꯑꯃꯨꯛ ꯑꯩꯈꯣꯏ ꯆꯤꯛ ꯈꯣꯠ ꯇꯧꯔꯒ ꯑꯁꯣꯛ ꯑꯄꯟ ꯊꯣꯛꯍꯟꯕ ꯌꯥꯕꯒꯤ ꯄꯣꯁꯤꯕꯤꯂꯤꯇꯤꯁꯨ ꯃꯌꯥꯝ ꯂꯩ